ꯑꯩꯈꯣꯏꯒꯤ ꯃꯅꯤꯄꯨꯔꯗ ꯇꯣꯏꯅ ꯐꯪꯕ ꯎꯆꯦꯛꯁꯤꯡ ꯍꯥꯏꯔꯒꯗꯤ ꯁꯦꯟꯗ꯭ꯔꯥꯡ ꯑꯃꯁꯨꯡ ꯆꯩꯔꯣꯏ ꯈꯣꯏꯅꯤꯡ ꯇꯩꯅꯋꯥ ꯈꯨꯅꯨꯅꯆꯤꯡꯕ ꯑꯁꯤꯅꯤ ꯑꯩꯅ ꯈ꯭ꯋꯥꯏꯗꯒꯤ ꯄꯥꯝꯕ ꯎꯆꯦꯛꯁꯤꯡꯒꯤ ꯃꯅꯨꯡꯗ ꯑꯃ ꯍꯥꯏꯔꯒꯗꯤ ꯁꯦꯟꯗ꯭ꯔꯥꯡ ꯁꯦꯟꯗ꯭ꯔꯥꯡꯁꯤ ꯌꯥꯝꯅ ꯁꯦꯡꯕ ꯎꯆꯦꯛꯁꯤꯡꯒꯤ ꯃꯅꯨꯡꯗ ꯑꯃꯅꯤ ꯃꯈꯣꯏꯗꯤ ꯏꯃꯨꯡꯗ ꯂꯩꯕ ꯑꯃꯁꯨꯡ ꯃꯈꯣꯏꯗꯤ ꯂꯩꯕꯥꯛꯅ ꯌꯨꯝ ꯁꯥꯔꯒ ꯃꯅꯨꯡꯗ ꯂꯩꯕ ꯎꯆꯦꯛ ꯃꯈꯜ ꯑꯃ ꯑꯣꯏꯕꯅ ꯑꯁꯤꯒꯨꯝꯕ ꯎꯆꯦꯛꯁꯤꯡ ꯑꯁꯤꯕꯨ ꯑꯩꯅ ꯌꯥꯝꯅ ꯄꯥꯝꯅ ꯈꯜꯂꯤ